ꯑꯉꯥꯡꯁꯤꯡꯅ ꯃꯍꯩ ꯃꯁꯤꯡ ꯇꯝꯕꯗ ꯃꯍꯩ ꯌꯥꯜꯍꯟꯅꯕ ꯃꯃꯥ ꯃꯄꯥ ꯑꯣꯏꯕꯁꯤꯡꯒꯤ ꯑꯆꯧꯕ ꯊꯧꯗꯥꯡ ꯂꯩ ꯃꯔꯝꯗꯤ ꯄꯤꯛꯂꯤꯉꯩꯗꯒꯤ ꯍꯧꯅ ꯑꯉꯥꯡ ꯑꯗꯨꯒ ꯂꯣꯏꯅꯔꯤꯕ ꯑꯁꯤ ꯃꯃꯥ ꯃꯄꯥ ꯑꯣꯏꯕꯁꯤꯡꯅꯤ ꯃꯃꯥ ꯃꯄꯥ ꯑꯣꯏꯕꯁꯤꯡꯅ ꯃꯆꯥꯁꯤꯡ ꯑꯗꯨꯒꯤ ꯊꯛꯁꯤ ꯈꯥꯁꯤ ꯃꯗꯨ ꯕꯦꯕꯥꯔ ꯄꯨꯝꯅꯃꯛ ꯄꯤꯛꯂꯤꯉꯥꯏꯗꯒꯤ ꯇꯝꯕꯤꯒꯗꯕꯅꯤꯅ ꯀꯅꯥꯗ ꯀꯔꯤ ꯉꯥꯡꯒꯅꯤ ꯀꯅꯥꯗ ꯀꯔꯤ ꯆꯠꯀꯅꯤ ꯍꯥꯏꯕꯁꯤꯡ ꯑꯗꯨ ꯃꯃꯥ ꯃꯄꯥ ꯑꯣꯏꯕꯁꯤꯡꯅ ꯃꯆꯥꯁꯤꯡ ꯑꯗꯨꯗ ꯇꯠꯇꯅ ꯇꯝꯕꯤꯒꯗꯕꯅꯤ ꯃꯔꯝꯗꯤ ꯃꯍꯩ ꯃꯁꯤꯡ ꯇꯝꯕ ꯍꯥꯏꯕꯁꯤ ꯂꯥꯏꯁꯨ ꯌꯥꯝꯅ ꯗꯔꯀꯥꯔ ꯂꯩ ꯆꯥꯎꯔꯛꯂꯕ ꯁ꯭ꯀꯨꯜ ꯀꯥꯔꯕ ꯃꯇꯝꯗ ꯑꯉꯥꯡ ꯑꯗꯨ ꯇꯣꯏꯅ ꯁ꯭ꯀꯨꯜ ꯀꯥꯕ ꯉꯝꯅꯕ ꯁ꯭ꯀꯨꯜ ꯂꯦꯞꯇꯅꯕ ꯍꯣꯠꯅꯒꯗꯕꯅꯤ ꯑꯣꯖꯥꯁꯤꯡꯅ ꯄꯤꯔꯛꯄ ꯍꯣꯝꯋꯥꯔꯛꯁꯤꯡ ꯑꯗꯨ ꯇꯧꯔꯤꯕ꯭ꯔꯥ ꯀꯃꯥꯏꯅ ꯇꯧꯔꯤ ꯍꯥꯏꯕꯁꯤꯡ ꯑꯁꯤ ꯃꯃꯥ ꯃꯄꯥꯁꯤꯡ ꯑꯁꯤꯅ ꯅꯨꯡꯇꯤꯒꯤ ꯆꯦꯛ ꯇꯧꯕꯤꯔꯕꯗꯤ ꯑꯉꯥꯡ ꯑꯗꯨꯒꯤ ꯌꯥꯝꯅ ꯏꯝꯄ꯭ꯔꯨꯞꯃꯦꯟ ꯂꯩꯒꯅꯤ ꯍꯥꯏꯅ ꯊꯥꯖꯩ ꯁ꯭ꯀꯨꯜꯒꯤ ꯐꯤ ꯇ꯭ꯌꯨꯁꯟꯒꯤ ꯐꯤꯁꯤꯡ ꯑꯗꯨ ꯃꯃꯥ ꯃꯄꯥꯁꯤꯡꯅ ꯆꯥꯡ ꯅꯥꯏꯅ ꯊꯤꯗꯣꯛꯄ ꯉꯝꯅꯕ ꯍꯣꯠꯅꯒꯗꯕꯅꯤ ꯃꯃꯥ ꯃꯄꯥꯁꯤꯡ ꯈꯛꯅ ꯑꯌꯥꯝꯕꯅ ꯁꯥꯇ꯭ꯔ ꯑꯗꯨꯒꯤ ꯐꯩꯅꯥꯟꯁꯤꯌꯦꯜ ꯁꯄꯣꯔꯠꯇꯤ ꯃꯃꯥ ꯃꯄꯥꯁꯤꯡꯅ ꯇꯧꯔꯤꯕꯅꯤ ꯃꯃꯥ ꯃꯄꯥꯁꯤꯡ ꯑꯗꯨꯅ ꯃꯆꯥꯁꯤꯡ ꯑꯗꯨꯅ ꯀꯔꯤ ꯄꯥꯝꯃꯤ ꯀꯔꯤ ꯑꯣꯏꯅꯤꯡꯏ ꯍꯌꯦꯡ ꯆꯥꯎꯔꯒ ꯃꯥ ꯀꯔꯤ ꯑꯣꯏꯅꯤꯡꯏ ꯍꯥꯏꯕꯁꯤꯡ ꯑꯗꯨ ꯈꯪꯗꯣꯛꯂꯒ ꯃꯆꯥꯁꯤꯡ ꯑꯗꯨꯕꯨ ꯃꯍꯥꯛꯅ ꯄꯥꯝꯂꯤꯕ ꯑꯗꯨ ꯀꯔꯤꯅꯣ ꯍꯥꯏꯕꯗꯨ ꯇꯣꯏꯅ ꯃꯗꯨ ꯄꯥꯟꯗꯝ ꯑꯗꯨ ꯐꯪꯅꯕ ꯃꯍꯥꯛꯄꯨ ꯄꯨꯛꯅꯤꯡ ꯊꯧꯒꯠꯄꯤꯒꯗꯕꯅꯤ ꯃꯍꯥꯛꯀꯤ ꯗꯔꯀꯥꯔ ꯂꯩꯕ ꯂꯥꯏꯔꯤꯛ ꯂꯥꯏꯁꯨ ꯄꯨꯝꯅꯃꯛꯁꯤꯡꯗꯨ ꯋꯥꯠꯇꯅ ꯃꯃꯥ ꯃꯄꯥꯁꯤꯡꯅ ꯄꯤꯕ ꯉꯝꯅꯕ ꯍꯣꯠꯅꯔꯕꯗꯤ ꯑꯉꯥꯡꯁꯤꯡ ꯑꯗꯨꯁꯨ ꯂꯥꯏꯔꯤꯛ ꯂꯥꯏꯁꯨ ꯌꯥꯝꯅ ꯍꯦꯟꯅ ꯄꯥꯅꯤꯡꯒꯅꯤ ꯃꯍꯥꯛꯄꯨꯁꯨ ꯌꯥꯝ ꯃꯃꯥ ꯃꯄꯥꯁꯤꯡꯒꯤ ꯁꯄꯣꯔꯠ ꯐꯪꯏ ꯃꯍꯥꯛꯁꯨ ꯃꯃꯥ ꯃꯄꯥꯁꯤꯡꯒꯤ ꯑꯃꯠꯇꯗꯤ ꯑꯣꯏꯒꯦ ꯍꯥꯏꯅ ꯈꯜꯂꯛꯀꯅꯤ ꯃꯇꯝ ꯃꯇꯝꯗꯨꯗ ꯇꯧꯔꯤꯕ ꯄꯔꯤꯈꯥ ꯑꯦꯛꯖꯥꯝꯁꯤꯡ ꯑꯗꯨꯒꯤ ꯄ꯭ꯔꯣꯒꯦꯁ ꯔꯤꯄꯣꯔꯠꯇꯨ ꯃꯃꯥ ꯃꯄꯥꯁꯤꯡꯅ ꯆꯦꯛ ꯇꯧꯔꯒ ꯃꯍꯥꯛꯀꯤ ꯏꯝꯄ꯭ꯔꯨꯞꯃꯦꯟ ꯑꯗꯨ ꯆꯦꯛ ꯇꯧꯒꯗꯕꯅꯤ ꯃꯍꯥꯛꯅ ꯀꯔꯤꯒꯨꯝꯕ ꯁꯣꯊꯔꯛꯂꯕꯁꯨ ꯃꯊꯪꯒꯤ ꯄꯔꯤꯈꯥ ꯑꯗꯨꯗ ꯃꯥꯛ ꯍꯦꯟꯅ ꯋꯥꯡꯅꯕ ꯃꯍꯥꯛ ꯀꯔꯤ ꯇꯧꯕ ꯌꯥꯒꯗꯒꯦ ꯍꯥꯏꯕꯗꯨ ꯈꯟꯅꯗꯨꯅ ꯃꯍꯥꯛꯄꯨ ꯏꯝꯄ꯭ꯔꯨꯞꯃꯦꯟ ꯂꯩꯅꯕ ꯍꯣꯠꯅꯒꯗꯕꯅꯤ ꯀꯔꯤꯒꯨꯝꯕ ꯃꯍꯥꯛ ꯍꯦꯟꯅ ꯐꯪꯂꯛꯂꯕꯁꯨ ꯃꯗꯨ ꯃꯇꯨꯡꯗ ꯑꯗꯨꯒꯨꯝꯅ ꯑꯗꯨꯗꯒꯤ ꯍꯦꯟꯅ ꯐꯪꯗꯨꯅ ꯃꯍꯥꯛꯄꯨ ꯀꯟꯖꯤꯁꯇꯦꯟ ꯑꯣꯏꯅ ꯃꯥꯛ ꯐꯪꯅꯕ ꯃꯃꯥ ꯃꯄꯥꯁꯤꯡꯅ ꯄꯧꯇꯥꯛ ꯄꯤꯕꯤꯔꯕꯗꯤ ꯑꯉꯥꯡꯁꯤꯡ ꯑꯗꯨ ꯌꯥꯝꯅ ꯄꯨꯛꯅꯤꯡ ꯊꯧꯒꯠꯀꯅꯤ ꯍꯥꯏꯅ ꯈꯜꯂꯤ ꯑꯣꯖꯥꯁꯨ ꯃꯍꯥꯛꯄꯨ ꯇꯝꯕꯤꯔꯤꯕ ꯑꯣꯖꯥꯁꯤꯡ ꯑꯗꯨꯒ ꯇꯠꯇꯅ ꯄꯥꯎ ꯐꯥꯎꯗꯨꯅ ꯇꯠꯇꯅ ꯎꯅꯗꯨꯅ ꯃꯍꯥꯛꯄꯨ ꯀꯔꯤꯗ ꯁꯣꯊꯔꯤ ꯃꯍꯥꯛꯀꯤ ꯋꯤꯛꯅꯦꯁꯇꯨ ꯀꯔꯤꯅꯣ ꯍꯥꯏꯗꯨ ꯃꯃꯥ ꯃꯄꯥꯅ ꯈꯪꯗꯣꯛꯂꯕ ꯃꯇꯨꯡꯗ ꯃꯍꯥꯛꯅ ꯃꯇꯨꯒꯤ ꯄꯔꯤꯈꯥꯗ ꯃꯇꯨꯡ ꯇꯥꯔꯛꯄꯗ ꯀꯔꯤ ꯏꯝꯄ꯭ꯔꯨꯞꯃꯦꯟ ꯂꯩꯕ ꯌꯥꯕꯒꯦ ꯍꯥꯏꯕꯗꯨ ꯃꯃꯥ ꯃꯄꯥꯁꯤꯡꯒ ꯑꯣꯖꯥꯁꯤꯡꯒ ꯇꯥꯅꯗꯨꯅ ꯍꯣꯠꯅꯒꯗꯕꯅꯤ ꯑꯗꯨ ꯑꯣꯏꯔꯕꯗꯤ ꯃꯃꯥ ꯃꯄꯥꯁꯤꯡꯅ ꯑꯁꯨꯝꯅ ꯍꯣꯠꯅꯕꯤꯔꯕꯗꯤ ꯑꯉꯥꯡꯁꯤꯡ ꯑꯗꯨ ꯏꯝꯄ꯭ꯔꯨꯞꯃꯦꯟ ꯂꯩꯒꯅꯤ ꯃꯍꯥꯛꯀꯤ ꯄꯥꯟꯗꯝ ꯃꯍꯩ ꯌꯥꯜꯍꯟꯅꯕ ꯍꯣꯠꯅꯕꯗ ꯌꯥꯝꯅ ꯃꯇꯦꯡ ꯑꯣꯏꯒꯅꯤ ꯃꯔꯝ ꯑꯁꯤꯅ ꯃꯃꯥ ꯃꯄꯥꯁꯤꯡꯒꯤ ꯊꯧꯗꯥꯡ ꯑꯁꯤ ꯑꯉꯥꯡ ꯑꯃ ꯁꯦꯝꯕꯗ ꯌꯥꯝꯅ ꯆꯥꯎꯅ ꯂꯩꯔꯤꯕꯅꯤ